ꯍꯜꯂꯣ ꯁꯤ ꯁꯉꯥꯏ ꯍꯣꯇꯦꯜꯒꯤ ꯀꯔꯤ ꯃꯦꯅꯦꯖꯔ ꯑꯣꯏꯕꯤꯔꯕꯣ ꯑꯣ ꯑꯗꯨ ꯑꯣꯏꯇꯔꯗꯤ ꯑꯩꯁꯦ ꯎꯝ ꯃꯐꯝ ꯑꯃꯗ ꯑꯩꯁꯦ ꯇꯨꯔꯤꯁꯀꯤꯗꯃꯛꯇ ꯑꯩꯈꯣꯏꯁꯦ ꯂꯝ ꯀꯣꯏꯕꯩꯗꯃꯛꯇ ꯗꯔꯀꯥꯔ ꯑꯣꯏꯔꯕꯀꯣ ꯑꯗꯨ ꯃꯐꯝꯁꯤꯗ ꯀꯔꯤ ꯀꯔꯤ ꯆꯥꯅ ꯊꯛꯅꯕ ꯂꯣꯏꯅ ꯁꯥ ꯉꯥꯗꯩꯅ ꯆꯤꯡꯕ ꯂꯣꯏꯅ ꯑꯦꯟꯁꯥꯡ ꯃꯈꯜ ꯃꯈꯜ ꯂꯣꯏꯅ ꯁꯨꯅ ꯐꯪꯒꯗ꯭ꯔꯣ ꯑꯥ ꯑꯗꯨ ꯑꯣꯏꯇꯔꯒꯗꯤ ꯑꯣ ꯑꯗꯨ ꯑꯣꯏꯇꯔꯒꯗꯤ ꯑꯩꯁꯦ ꯑꯗꯨꯒꯨꯝꯕꯒꯤ ꯑꯣꯏꯇꯔꯒꯗꯤ ꯈꯨꯗꯣꯡ ꯆꯥꯕ ꯂꯩ ꯍꯥꯏꯇꯔꯒꯗꯤ ꯑꯩꯁꯨ ꯁꯣꯝꯗꯒꯤ ꯃꯤ ꯈꯔ ꯁꯣꯝꯒꯤ ꯂꯩꯔꯤꯕꯗꯨꯒꯤ ꯃꯇꯨꯡ ꯏꯟꯅ ꯑꯩꯁꯨ ꯃꯔꯥꯡ ꯀꯥꯏꯅ ꯐꯖꯅ ꯂꯩꯒꯅꯤ ꯍꯥꯏꯕꯅꯤꯅ ꯑꯩꯁꯨ ꯃꯤ ꯈꯔ ꯄꯨꯔꯒ ꯁꯣꯝꯗ ꯁꯣꯝꯒꯤ ꯍꯣꯇꯦꯜꯗ ꯆꯪꯂꯛꯇꯨꯅ ꯑꯩꯁꯦ ꯃꯐꯝꯗꯨꯗ ꯑꯥ ꯄꯣꯊꯥꯕꯒꯤ ꯑꯣꯏꯅ ꯔꯦꯁ ꯑꯣꯏꯅ ꯃꯇꯝ ꯂꯧꯔꯒ ꯈꯔ ꯂꯧꯔꯒ ꯑꯗꯨꯝ ꯆꯥꯕ ꯊꯛꯄꯒꯤ ꯈꯨꯗꯤꯡꯃꯛ ꯑꯥꯏꯇꯦꯝ ꯈꯨꯗꯤꯡꯃꯛꯁꯤꯡꯁꯦ ꯑꯗꯣꯝ ꯐꯪꯒꯗꯕ ꯑꯣꯏꯔꯗꯤ ꯑꯩ ꯂꯥꯛꯆꯒꯦ ꯍꯥꯏꯔꯤꯕ ꯑꯗꯨꯗꯣ ꯑꯥ ꯑꯗꯨ ꯑꯣꯏꯇꯔꯗꯤ ꯁꯣꯝꯒꯤ ꯑꯥ ꯃꯈꯜ ꯂꯩꯔꯤꯕ ꯑꯦꯟꯁꯥꯡ ꯃꯈꯜ ꯃꯊꯦꯜ ꯈꯨꯗꯤꯡꯃꯛꯁꯤꯡꯁꯤ ꯑꯗꯨꯝ ꯆꯥꯅꯔꯤꯕ ꯃꯌꯥꯝꯁꯤꯡ ꯈꯨꯗꯤꯡꯃꯛ ꯂꯣꯏꯅ ꯐꯪꯒꯗ꯭ꯔꯣ ꯑꯣ ꯑꯗꯨ ꯑꯣꯏꯇꯔꯗꯤ ꯌꯥꯝ ꯅꯨꯡꯉꯥꯏꯖꯔꯦ ꯑꯗꯨꯗꯤ ꯊꯝꯖꯔꯒꯦ ꯑꯩ ꯂꯥꯛꯂ ꯀꯥꯟꯗ ꯎꯝ ꯈꯟꯖꯔꯒꯦ